ꯑꯩꯈꯣꯏ ꯂꯝꯗꯝ ꯁꯤꯗꯁꯨ ꯅꯦꯆꯔꯦꯜ ꯔꯤꯁꯣꯔꯁꯁꯦ ꯑꯗꯨꯛꯀꯤ ꯃꯇꯤꯛ ꯃꯔꯥꯡ ꯀꯥꯏꯅ ꯐꯪꯉꯦ ꯄ꯭ꯔꯃꯥꯟ ꯑꯣꯏꯅ ꯍꯥꯏꯔꯕꯗ ꯂꯤ ꯋꯥ ꯑꯗꯒꯤ ꯂꯩꯕꯥꯛ ꯂꯩꯕꯥꯛꯁꯤꯅ ꯀꯩꯗꯧꯋꯦ ꯆꯥꯐꯨ ꯁꯥꯗꯣꯏꯅꯦ ꯏꯁꯤꯡꯁꯤꯁꯨ ꯑꯩꯈꯣꯏꯅ ꯍꯧꯖꯤꯛ ꯀꯥꯟꯁꯦ ꯕꯤꯖꯤꯅꯦꯁ ꯑꯣꯏꯅ ꯑꯗꯨꯝ ꯁꯤꯖꯤꯟꯅꯔꯦ ꯑꯍꯥꯟꯕꯗ ꯑꯩꯈꯣꯏꯅ ꯂꯤ ꯋꯥ ꯀꯔꯝꯕ ꯃꯇꯝꯗ ꯁꯤꯖꯤꯟꯅꯒꯦ ꯍꯥꯏꯕꯁꯦ ꯑꯩꯍꯥꯛꯅ ꯁꯝꯂꯞꯅ ꯍꯥꯏꯖꯒꯦ ꯑꯩꯈꯣꯏꯅ ꯋꯥꯁꯦ ꯌꯥꯜꯂꯅꯤ ꯋꯥꯁꯦ ꯌꯥꯜꯂꯒ ꯀꯔꯤꯗ ꯁꯤꯖꯤꯟꯅꯒꯦ ꯍꯥꯏꯕ ꯃꯇꯝꯗ ꯁꯦꯡꯅ ꯍꯥꯏꯔ ꯀꯥꯟꯗ ꯊꯥꯏꯅꯩ ꯃꯇꯝꯗꯗꯤ ꯋꯥꯅ ꯌꯨꯝ ꯐꯥꯎꯗ ꯌꯨꯝꯕꯤ ꯑꯣꯏꯅꯔꯝꯃꯦ ꯌꯨꯝꯕꯤꯗ ꯅꯠꯇꯅꯁꯨ ꯄꯥꯂꯤ ꯈꯥꯕꯗ ꯄꯥꯂꯤ ꯈꯥꯕꯗ ꯑꯃꯨꯛ ꯀꯔꯤ ꯁꯤꯖꯤꯟꯅꯒꯦ ꯍꯥꯏꯕ ꯃꯇꯝꯗ ꯑꯩꯈꯣꯏꯅ ꯄꯩꯋꯥ ꯍꯥꯏꯗꯅ ꯑꯃꯨꯛ ꯁꯤꯖꯤꯟꯅꯩ ꯄꯩꯋꯥꯁꯤꯁꯨ ꯑꯩꯈꯣꯏꯅ ꯀꯗꯥꯏꯗꯒꯤ ꯇꯧꯕꯅꯣ ꯍꯥꯏ ꯀꯥꯟꯗ

ꯈꯥꯏꯔ ꯁꯤꯖꯤꯟꯅꯩ ꯊꯨꯝꯃꯣꯛꯁꯦ ꯆꯪꯗ꯭ꯔꯕ ꯌꯥꯗꯕ ꯄꯣꯠꯁꯛ ꯑꯃꯅꯤ ꯊꯨꯝꯃꯣꯛꯁꯤꯁꯨ ꯀꯗꯥꯏꯗꯒꯤ ꯁꯤꯖꯤꯟꯅꯒꯦ ꯍꯥꯏꯕ ꯃꯇꯝꯗ ꯑꯩꯈꯣꯏꯅ ꯋꯥꯁꯦ ꯑꯁꯤꯅ ꯈꯥꯏꯔꯒ ꯑꯃꯨꯛ ꯊꯨꯝꯃꯣꯛꯁꯦ ꯁꯦꯝꯗꯣꯏꯅꯦꯕꯀꯣ ꯃꯥꯒꯤ ꯁꯤꯖꯤꯟꯅꯐꯝ ꯀꯥꯟꯅꯐꯝ ꯌꯥꯝ ꯂꯩꯈ꯭ꯔꯦ ꯑꯗꯨꯒ ꯍꯧꯖꯤꯛꯀꯤ ꯂꯤꯁꯦ ꯑꯁꯤꯅ ꯑꯃꯨꯛ ꯀꯩꯗꯧꯒꯦ ꯍꯥꯏꯕ ꯃꯇꯝꯗ ꯑꯩꯈꯣꯏꯅ ꯂꯤꯁꯤꯗꯒꯤ ꯐꯖꯔꯕ ꯑꯥꯏꯇꯦꯝ ꯃꯌꯥꯝ ꯑꯃ ꯁꯦꯝꯗꯣꯏꯅꯦꯕꯀꯣ ꯁꯦꯝꯕꯁꯤꯗ ꯀꯔꯤ ꯀꯔꯤ ꯁꯦꯝꯒꯦ ꯍꯥꯏꯕ ꯃꯇꯝꯗ ꯀ꯭ꯔꯥꯐꯀꯤ ꯑꯣꯏꯕ ꯑꯩꯈꯣꯏꯅ ꯗꯦꯀꯣꯔꯦꯁꯟꯒꯤ ꯄꯣꯠꯄꯨ ꯑꯣꯏꯔꯁꯨ ꯑꯩꯈꯣꯏꯅ ꯐꯝꯅꯔꯤꯕ ꯃꯣꯔꯥꯕꯨ ꯑꯣꯏꯔꯁꯨ ꯈꯨꯗꯤꯡꯃꯛꯁꯤꯅ ꯑꯃꯨꯛ ꯀꯗꯥꯏꯗꯒꯤ ꯁꯦꯝꯒꯦ ꯍꯥꯏꯕ ꯃꯇꯝꯗ ꯂꯤꯁꯤꯅ ꯑꯃꯨꯛ ꯁꯦꯝꯗꯣꯏꯅꯦꯕ ꯍꯧꯖꯤꯛꯀꯤ ꯂꯤꯁꯤꯗꯒꯤ ꯑꯃꯨꯛ ꯄꯨꯊꯣꯛꯇꯣꯏꯅꯦ ꯄꯣꯠꯊꯣꯛꯁꯦ ꯑꯗꯨꯛꯀꯤ ꯃꯇꯤꯛ ꯃꯔꯥꯡ ꯀꯥꯏꯅ ꯄꯨꯊꯣꯛꯑꯦ ꯑꯗꯨꯒ ꯑꯩꯈꯣꯏꯅ ꯌꯣꯜꯂꯒ ꯑꯅꯧꯕ ꯀꯔꯕꯥꯔ ꯑꯃꯗ ꯑꯗꯨꯝ ꯁꯤꯖꯤꯟꯅꯔꯦ ꯑꯗꯒꯤ ꯃꯣꯔꯥ ꯁꯥꯔꯒ ꯈꯔꯥꯏ ꯁꯥꯔꯒ ꯌꯥꯡꯀꯣꯛ ꯁꯥꯔꯒ ꯅꯣꯡꯃꯒꯤ ꯆꯪꯗ꯭ꯔꯕ ꯌꯥꯗ꯭ꯔꯕ ꯇꯉꯥꯏ ꯐꯗꯕ ꯄꯣꯠꯁꯛ ꯉꯥꯛꯇꯅꯦ ꯍꯥꯏꯔꯤꯕ ꯄꯣꯠꯁꯛꯁꯤꯡꯁꯦ ꯑꯁꯤꯗꯁꯨ ꯅꯠꯇꯅ ꯑꯩꯈꯣꯏ ꯑꯃꯨꯛ ꯑꯃꯔꯣꯝꯗ ꯍꯥꯏꯔ ꯀꯥꯟꯗ ꯑꯩꯈꯣꯏꯅ ꯂꯩꯕꯥꯛꯀꯤ ꯆꯥꯐꯨ ꯂꯩꯕꯥꯛꯀꯤ ꯆꯥꯐꯨꯁꯦ ꯊꯥꯏꯅꯩ ꯃꯃꯥꯡꯉꯩꯗꯒꯤ ꯑꯩꯈꯣꯏ ꯌꯨꯝꯊꯣꯡ ꯈꯨꯗꯤꯡꯗ ꯈꯤꯟꯅꯔꯤꯕ ꯂꯥꯏꯅꯤꯡꯊꯧ ꯁꯅꯥꯃꯍꯤ ꯀꯥꯗ ꯈꯤꯜꯂꯤꯕ ꯏꯃꯥꯒꯤ ꯈꯨꯕꯝ ꯂꯥꯏꯁꯨ ꯑꯩꯈꯣꯏꯅ ꯂꯩꯕꯥꯛꯀꯤ ꯆꯥꯐꯨꯁꯦ ꯑꯁꯤꯅ ꯑꯗꯨꯝ ꯈꯤꯟꯅꯩ ꯍꯧꯖꯤꯛ ꯍꯧꯖꯤꯛꯁꯨ ꯈꯤꯜꯂꯦ ꯃꯁꯤꯁꯨ ꯂꯩꯕꯥꯛꯀꯤ ꯆꯥꯐꯨꯅ ꯁꯥꯕꯅꯦ ꯂꯩꯕꯥꯛꯀꯤ ꯆꯐꯨꯁꯤ ꯀꯥꯏꯗ ꯐꯪꯒꯦ ꯍꯥꯏꯕ ꯃꯇꯝꯗ ꯑꯩꯈꯣꯏꯅ ꯑꯀꯛꯅꯕ ꯃꯐꯝ ꯈꯔ ꯊꯣꯡꯖꯥꯎꯁꯤꯗ ꯐꯪꯉꯦ ꯂꯩꯕꯥꯛꯀꯤ ꯆꯥꯐꯨꯁꯤꯗꯁꯨ ꯑꯩꯈꯣꯏꯅ ꯃꯈꯜ ꯃꯈꯜꯒꯤ ꯑꯥꯏꯇꯦꯝ ꯃꯌꯥꯝ ꯑꯃ ꯄꯨꯊꯣꯛꯑꯦ ꯍꯧꯖꯤꯛꯇꯤ ꯒꯝꯂꯥꯃꯛꯇ ꯑꯣꯏꯔꯣ ꯑꯗꯒꯤ ꯑꯉꯥꯡꯒꯤ ꯁꯦꯝꯐꯨꯕꯨ ꯑꯣꯏꯔꯣ ꯑꯗꯒꯤ ꯀꯔꯤ ꯀꯔꯤ ꯃꯈꯜ ꯃꯈꯜ ꯃꯌꯥꯝ ꯑꯃꯁꯨ ꯁꯥꯔꯦ ꯃꯈꯜ ꯃꯌꯥꯝ ꯑꯃꯁꯨ ꯁꯥꯔꯦ ꯃꯁꯤꯅ ꯑꯆꯧꯕ ꯁꯦꯟꯊꯣꯛ ꯂꯝꯕꯤ ꯑꯃꯁꯨ ꯑꯣꯏꯅ ꯄꯨꯊꯣꯛꯅꯔꯦ ꯑꯗꯒꯤ ꯂꯥꯏ ꯇꯤꯟ ꯈꯨꯔꯨꯝꯕ ꯃꯇꯝꯗꯁꯨ ꯑꯩꯈꯣꯏꯅ ꯂꯩꯕꯥꯛꯀꯤ ꯆꯥꯐꯨꯁꯤ ꯍꯧꯖꯤꯛ ꯑꯗꯨꯝ ꯁꯤꯖꯤꯟꯅꯔꯤ ꯁꯤꯖꯤꯟꯅꯗꯕ ꯌꯥꯗꯕ ꯄꯣꯠꯁꯨ ꯑꯣꯏꯔꯤ ꯑꯗꯨꯅ ꯂꯩꯕꯥꯛꯀꯤ ꯆꯥꯐꯨꯁꯤꯁꯨ ꯑꯆꯧꯕ ꯕꯤꯖꯤꯅꯦꯁꯀꯤ ꯃꯐꯝꯗ ꯃꯐꯝ ꯑꯃ ꯀꯜꯂꯦ ꯍꯥꯏꯕ ꯇꯥꯔꯦ ꯑꯗꯨꯒ ꯑꯩꯈꯣꯏꯅ ꯏꯁꯤꯡꯁꯦ ꯑꯁꯤꯁꯨ ꯑꯩꯈꯣꯏꯅ ꯍꯧꯖꯤꯛꯇꯤ ꯇꯨꯔꯦꯟꯗ ꯂꯩꯕ ꯏꯁꯤꯡꯁꯦ ꯑꯩꯈꯣꯏꯅ ꯔꯤꯐꯥꯏꯟꯁꯦ ꯇꯧꯊꯣꯛꯑꯦ ꯇꯧꯊꯣꯛꯑꯒ ꯍꯧꯖꯤꯛ ꯀꯥꯟꯗꯤ ꯃꯤꯅꯔꯦꯜ ꯋꯥꯇꯔ ꯕꯣꯇꯜꯗ ꯑꯣꯟꯊꯣꯛꯑꯦ ꯑꯗꯨ ꯑꯃꯨꯛ ꯀꯔꯥꯏꯗ ꯁꯤꯖꯤꯟꯅꯒꯦ ꯍꯥꯏꯕ ꯃꯇꯝꯗ ꯑꯩꯈꯣꯏꯅ ꯕꯣꯇꯜꯁꯦ ꯑꯩꯈꯣꯏꯒꯤ ꯆꯥꯛꯆꯥ ꯍꯩꯖꯥꯅꯕ ꯃꯇꯝ ꯑꯃ ꯍꯥꯏꯗꯤ ꯑꯗꯨꯝ ꯊꯕꯛ ꯊꯧꯔꯝ ꯈꯨꯗꯤꯡꯃꯛꯇ ꯕꯣꯇꯜꯁꯦ ꯑꯩꯈꯣꯏꯅ ꯑꯗꯨꯝ ꯁꯤꯖꯤꯟꯅꯔꯦ ꯃꯁꯤꯅ ꯑꯩꯈꯣꯏꯅ ꯍꯥꯏꯗꯤ ꯄꯥꯏꯊꯣꯛ ꯄꯥꯏꯁꯤꯟꯗꯁꯨ ꯅꯨꯡꯉꯥꯏꯔꯦ ꯀꯣꯟ ꯑꯃ ꯃꯥꯡꯊꯣꯛ ꯃꯥꯡꯖꯤꯟ ꯍꯥꯏꯕ ꯑꯃꯁꯨ ꯂꯩꯇ꯭ꯔꯦ ꯍꯥꯟꯅꯗꯤ ꯕꯣꯇꯜ ꯂꯩꯇ꯭ꯔꯤꯉꯩꯗ ꯏꯁꯤꯡꯁꯦ ꯐꯩꯁꯨ ꯈꯪꯗꯦ ꯐꯠꯇꯦꯁꯨ ꯈꯪꯗꯦ ꯑꯗꯨꯝ ꯊꯛꯆꯤꯟꯅꯔꯝꯃꯤ ꯍꯧꯖꯤꯛ ꯀꯥꯟꯗꯤ ꯃꯤꯅꯔꯦꯜ ꯋꯥꯇꯔ ꯑꯣꯜꯂꯕꯅꯤꯅ ꯑꯩꯈꯣꯏ ꯍꯛꯆꯥꯡꯗꯁꯨ ꯐꯍꯜꯂꯦ ꯑꯗꯨꯒ ꯃꯁꯤꯒꯤ ꯀꯣꯟ ꯑꯃ ꯋꯥꯏꯊꯣꯛ ꯋꯥꯏꯁꯤꯜꯂꯨꯕꯒꯤ ꯀꯩꯅꯣꯁꯨ ꯑꯩꯈꯣꯏꯗ ꯂꯩꯍꯟꯗ꯭ꯔꯦ ꯑꯋꯥꯕꯁꯨ ꯂꯩꯍꯟꯗ꯭ꯔꯦ ꯕꯣꯇꯜꯁꯤ ꯑꯣꯏꯔꯒꯗꯤ ꯕꯣꯇꯜ ꯑꯃꯃꯝ ꯑꯩꯈꯣꯏꯅ ꯄꯥꯏꯔꯒ ꯅꯨꯡꯉꯥꯏꯅꯁꯨ ꯁꯤꯖꯤꯟꯅꯍꯜꯂꯦ ꯑꯗꯨꯒ ꯍꯛꯆꯥꯡꯁꯨ ꯐꯍꯜꯂꯦ ꯑꯗꯨꯒ ꯂꯥꯏꯅꯁꯨ ꯀꯩꯅꯣ ꯊꯕꯛ ꯊꯧꯔꯝꯗ ꯃꯇꯦꯡ ꯄꯥꯡꯕ ꯍꯥꯏꯗꯨ ꯑꯣꯏꯍꯜꯂꯦ